ꯑꯩꯅ ꯑꯩꯈꯣꯏꯒꯤ ꯈꯨꯅꯥꯏꯒꯤ ꯈꯨꯡꯒꯪꯒꯤ ꯃꯤꯑꯣꯏꯁꯤꯡꯗ ꯑꯍꯥꯟꯕ ꯑꯣꯏꯅ ꯑꯩꯅ ꯑꯩꯈꯣꯏꯒꯤ ꯑꯩꯈꯣꯏꯒꯤ ꯄꯣꯠ ꯆꯩ ꯍꯣꯡꯗꯣꯛ ꯍꯣꯡꯖꯤꯟ ꯑꯃꯁꯨꯡ ꯆꯠꯊꯣꯛ ꯆꯠꯁꯤꯟ ꯇꯧꯕꯁꯤꯗ ꯑꯩꯈꯣꯏꯅ ꯐꯒꯠꯅꯕꯒꯤ ꯄꯥꯝꯕꯩꯁꯤꯡꯁꯤ ꯐꯒꯠꯅꯕꯒꯤ ꯗꯃꯛꯇ ꯀꯔꯤ ꯈꯣꯡꯊꯥꯡ ꯂꯧꯈꯠ ꯅꯤꯡꯉꯤꯅꯣ ꯍꯥꯏꯕ ꯃꯇꯝꯁꯤꯗ ꯑꯩꯈꯣꯏꯒꯤ ꯍꯥꯏꯗꯤ ꯑꯩꯈꯣꯏꯒꯤ ꯂꯝꯕꯤ ꯊꯣꯡꯁꯦ ꯂꯝꯕꯤ ꯊꯣꯡꯁꯦ ꯌꯥꯝ ꯊꯤꯅ ꯐꯍꯟꯅꯤꯡꯉꯤ ꯍꯥꯏꯕꯗꯤ ꯑꯩꯈꯣꯏꯒꯤ ꯇ꯭ꯔꯥꯟꯁꯄꯣꯔꯇꯦꯁꯟ ꯍꯥꯏꯁꯦ ꯂꯝꯕꯤ ꯐꯠꯇ꯭ꯔꯒꯗꯤ ꯑꯩꯈꯣꯏꯅ ꯆꯠꯊꯣꯛ ꯆꯠꯁꯤꯟ ꯇꯧꯕ ꯃꯇꯝꯗ ꯎꯐꯨꯜ ꯌꯥꯝ ꯊꯥꯡꯕ ꯈꯣꯠꯄ ꯇꯧꯕꯁꯦ ꯑꯗꯨꯒꯤ ꯂꯝꯕꯤꯁꯦ ꯍꯥꯏꯕꯗꯤ ꯆꯒ꯭ꯔꯤꯛ ꯆꯥꯒꯥ ꯇꯧꯕ ꯍꯥꯏꯕꯗꯤ ꯑꯀꯨꯠ ꯑꯇꯣꯡ ꯃꯌꯥꯝ ꯂꯩꯕꯅꯤꯅ ꯂꯩꯕ ꯌꯥꯎꯏ ꯑꯗꯨꯅ ꯁꯨꯃꯥꯏꯅ ꯆꯠꯊꯣꯛ ꯆꯠꯁꯤꯟ ꯇꯧꯔ ꯀꯥꯟꯁꯤꯗ ꯑꯩꯈꯣꯏꯗ ꯈꯨꯗꯣꯡ ꯆꯥꯗꯕ ꯀꯌꯥꯝ ꯃꯥꯏꯌꯣꯛꯅꯩ ꯄꯣꯠ ꯆꯩ ꯄꯨꯕꯁꯤꯗ ꯍꯥꯏꯕꯗꯤ ꯀꯟꯅ ꯊꯧꯕ ꯌꯥꯗꯕ ꯍꯥꯏꯕꯗꯤ ꯑꯦꯛꯁꯤꯗꯦꯟ ꯃꯔꯥꯡ ꯀꯥꯏꯅ ꯊꯣꯛꯄꯀꯣ ꯑꯗꯨꯒ ꯁꯨꯃꯥꯏꯅ ꯌꯥꯝ ꯇꯣꯏꯅ ꯇꯧꯏ ꯑꯗꯣ ꯁꯤꯒꯤ ꯄꯣꯠꯁꯦ ꯇꯧꯕꯁꯦ ꯑꯩꯈꯣꯏꯒꯤ ꯂꯝꯕꯤ ꯊꯣꯡꯁꯦ ꯌꯥꯝ ꯊꯤꯅ ꯐꯍꯟꯅꯤꯡꯏ ꯑꯗꯨꯅ ꯂꯝꯕꯤ ꯊꯣꯡ ꯐꯕꯁꯤꯅ ꯑꯩꯈꯣꯏ ꯂꯝꯕꯤ ꯊꯣꯡ ꯐꯔꯒꯗꯤ ꯑꯩꯈꯣꯏꯒꯤ ꯍꯥꯏꯕꯗꯤ ꯑꯩꯈꯣꯏꯒꯤ ꯇ꯭ꯔꯥꯟꯁꯄꯣꯔꯇꯦꯁꯟꯗ ꯌꯥꯝ ꯊꯤꯅ ꯅꯨꯡꯉꯥꯏꯒꯅꯤ ꯍꯥꯏꯅ ꯍꯥꯏꯅꯤꯡꯏ ꯑꯗꯨꯒ ꯑꯁꯨꯃꯥꯏꯅ ꯍꯥꯏꯅꯤꯡꯏ